ꯑꯩꯅ ꯏꯝꯐꯥꯜ ꯕꯖꯥꯔꯒꯤ ꯗꯒꯤ ꯃꯣꯕꯥꯏꯜ ꯑꯦꯁꯦꯁꯔꯤ ꯕ ꯗꯨꯀꯥꯟ ꯑꯃꯗꯒꯤ ꯏꯌꯥꯔꯄꯤꯁ ꯑꯃ ꯑꯩꯅ ꯂꯩꯔꯛꯈꯤ ꯏꯌꯥꯔꯄꯤꯁ ꯑꯗꯨ ꯃꯐꯝꯗꯨꯗ ꯑꯩꯅ ꯑꯩꯒꯤ ꯐꯣꯜ ꯁꯤꯗ ꯊꯤꯟꯖꯜꯂꯒ ꯇꯥꯕꯗꯅ ꯌꯥꯝꯅ ꯅꯨꯡꯉꯥꯏꯅ ꯇꯥꯔꯝꯃꯤ ꯑꯗꯨꯕꯨ ꯑꯩꯅ ꯂꯧꯊꯣꯛꯑꯒ ꯌꯨꯝ ꯌꯧꯔꯕ ꯃꯇꯨꯡꯗ ꯏꯌꯥꯔꯄꯤꯁꯇꯨ ꯅꯥꯀꯟ ꯅꯥꯝꯃ ꯌꯥꯔꯛꯈꯤꯗꯦ ꯑꯗꯨ ꯑꯁꯤꯒꯨꯝꯕ ꯌꯥꯝꯅ ꯀ꯭ꯋꯥꯂꯤꯇꯤ ꯂꯩꯇꯕ ꯏꯌꯥꯔꯄꯤꯁ ꯑꯃ ꯑꯣꯏꯔꯝꯃꯤ